ꯃꯃꯥꯡꯒꯤ ꯃꯇꯝ ꯇꯨ ꯊꯥꯎꯖꯟ ꯁꯦꯕꯦꯟꯇꯤꯟ ꯑꯩꯇꯤꯟ ꯑꯗꯨꯋꯥꯏꯗ ꯑꯩꯅ ꯃꯐꯝ ꯑꯩꯅ ꯂꯩꯔꯤꯕ ꯃꯐꯝ ꯑꯁꯤꯒꯤ ꯀ꯭ꯂꯕꯀꯤ ꯁꯦꯀꯦꯇꯔꯤ ꯑꯣꯏꯈꯤ ꯑꯩꯅ ꯀ꯭ꯂꯕꯀꯤ ꯁꯦꯀꯦꯇꯔꯤ ꯑꯣꯏꯔꯤꯉꯩꯗ ꯂꯩꯀꯥꯏꯗꯒꯤ ꯂꯩꯀꯥꯏꯁꯤꯒꯤ ꯂꯨꯅ ꯅꯥꯟꯅꯕꯒꯤ ꯂꯨꯅꯕꯒꯤ ꯅꯥꯟꯅꯕꯒꯤ ꯑꯃꯁꯨꯡ ꯆꯥꯎꯈꯠꯄꯒꯤ ꯑꯉꯥꯡꯒꯤ ꯁꯥꯟꯅ ꯈꯣꯠꯅꯕꯒꯤ ꯃꯇꯦꯡ ꯌꯥꯝ ꯄꯥꯡꯈꯤ ꯅꯤꯁꯥ ꯆꯥꯕꯁꯤꯡ ꯊꯤꯡꯈꯤ ꯃꯈꯣꯏꯕꯨ ꯋꯥꯔꯛ ꯋꯥꯇꯦꯝꯗꯨꯅ ꯑꯐꯕ ꯂꯝꯕꯤꯗ ꯄꯨꯔꯛꯅꯉꯥꯏꯒꯤ ꯌꯥꯝꯅ ꯀꯟꯅ ꯍꯣꯠꯅꯈꯤ ꯂꯩꯀꯥꯏꯒꯤ ꯃꯤꯅꯁꯨ ꯁꯍꯖꯣꯛ ꯌꯥꯝꯅ ꯄꯤꯈꯤ ꯙꯔꯃꯒꯤ ꯑꯣꯏꯕꯗꯁꯨ ꯑꯩꯈꯣꯏꯅ ꯇꯧꯕ ꯌꯥꯗꯕ ꯊꯕꯛꯁꯤꯡ ꯇꯧꯍꯟꯈꯤꯗꯦ ꯑꯁꯨꯃꯥꯏꯅ ꯇꯧꯗꯨꯅ ꯅꯨꯄꯤ ꯑꯉꯥꯡ ꯉꯥꯎꯁꯟꯅꯕ ꯀꯔꯤ ꯀꯔꯥ ꯂꯩꯕꯗꯨꯁꯨ ꯑꯩꯈꯣꯏꯅ ꯊꯤꯡꯈꯤ ꯂꯩꯀꯥꯏꯒꯤ ꯑꯍꯜ ꯑꯃꯟꯁꯤꯡ ꯑꯃꯁꯨꯡ ꯁꯥꯇ꯭ꯔ ꯅꯍꯥꯔꯣꯜꯁꯤꯡ ꯃꯈꯣꯏꯒꯤ ꯃꯇꯦꯡ ꯄꯥꯡꯈꯤ ꯍꯥꯏꯗꯤ ꯃꯣꯏꯒꯤ ꯑꯦꯋꯥꯔꯅꯦꯁ ꯀꯦꯝ ꯀꯔꯤ ꯀꯔꯥ ꯁꯤꯟꯗꯨꯅ ꯃꯈꯣꯏꯒꯤ ꯑꯦꯋꯥꯔꯅꯦꯁ ꯄꯤꯈꯤ ꯍꯥꯏꯗꯤ ꯐ꯭ꯔꯦꯁꯔ ꯃꯤꯠ ꯀꯨꯝꯕ ꯑꯗꯨꯗꯒꯤ ꯃꯈꯣꯏꯒꯤ ꯍꯥꯏꯗꯤ ꯄ꯭ꯔꯣꯒꯥꯝ ꯀꯌꯥ ꯀꯝꯄꯤꯇꯤꯁꯟ ꯀꯌꯥ ꯁꯤꯟꯗꯨꯅ ꯃꯈꯣꯏꯗ ꯑꯦꯋꯥꯔꯅꯦꯁ ꯀꯌꯥ ꯐꯪꯁꯟ ꯀꯌꯥ ꯁꯤꯟꯗꯨꯅ ꯍꯣꯠꯅꯈꯤ